ꯑꯩꯅ ꯍꯤꯡꯒꯣꯜꯗ ꯎ ꯄꯥꯝꯕꯤꯁꯤꯡ ꯑꯃꯁꯨꯡ ꯎꯁꯤꯡ ꯑꯗꯨ ꯊꯥꯔꯒ ꯄꯥꯜꯂꯛꯄ ꯆꯥꯎꯔꯛꯄ ꯃꯇꯝꯗ ꯑꯩꯉꯣꯟꯗ ꯌꯥꯝ ꯍꯔꯥꯎꯕ ꯐꯪꯖꯩ ꯑꯗꯨꯒ ꯑꯩꯒꯤ ꯍꯤꯡꯒꯣꯜ ꯑꯗꯨ ꯑꯩꯒꯤ ꯌꯨꯝ ꯃꯅꯥꯛꯀꯨꯝꯕꯁꯨ ꯌꯥꯝ ꯐꯖꯍꯜꯂꯦ ꯌꯥꯝ ꯑꯦꯇ꯭ꯔꯦꯛꯇꯤꯞ ꯑꯣꯏꯍꯜꯂꯦ ꯌꯥꯝ ꯃꯁꯛ ꯐꯖꯍꯜꯂꯦ ꯑꯩꯒꯤ ꯌꯨꯝꯒꯤ ꯕꯦꯛꯒ꯭ꯔꯥꯎꯟ ꯑꯗꯨꯒ ꯅꯨꯡꯁꯤꯠ ꯁꯤꯠꯂꯛꯄꯀꯥꯟꯗ ꯑꯗꯨꯒꯤ ꯁꯤꯠꯄꯒꯤ ꯃꯃꯤ ꯑꯗꯨꯒ ꯁꯤꯠꯄꯒꯤ ꯃꯥꯒꯤ ꯐꯖꯕꯗꯣ ꯑꯩꯉꯣꯟꯗ ꯌꯥꯝ ꯍꯔꯥꯎꯕ ꯐꯥꯎꯍꯜꯂꯦ ꯑꯩꯉꯣꯟꯗ ꯌꯥꯝ ꯍꯔꯥꯎꯕ ꯐꯪꯖꯩ ꯑꯗꯨꯒ ꯑꯩꯉꯣꯟꯗ ꯄꯣꯡꯕꯒꯤ ꯑꯃ ꯑꯩꯅ ꯊꯥꯔꯒ ꯆꯥꯎꯂꯛꯔꯒ ꯑꯗꯨꯒꯤ ꯐꯖꯕ ꯎꯕ ꯐꯪꯕꯗꯣ ꯑꯗꯨꯒꯤ ꯌꯥꯝ ꯐꯤꯜ ꯇꯧꯏ

ꯑꯗꯨꯗ ꯑꯩꯅ ꯎꯖꯕ ꯐꯪꯖꯕ ꯐꯪꯖꯕ ꯃꯇꯝꯗ ꯑꯩꯉꯣꯟꯗ ꯍꯦꯟꯅ ꯍꯦꯟꯅ ꯎꯄꯥꯝꯕꯤꯒꯨꯝꯕ ꯊꯥꯅꯤꯡꯉꯦ ꯑꯩꯒꯤ ꯌꯨꯝ ꯃꯅꯥꯛꯇꯒꯨꯝꯕ ꯅꯠꯇ꯭ꯔꯒꯁꯨ ꯑꯩꯒꯤ ꯍꯤꯡꯒꯣꯜꯒꯨꯝꯕ ꯑꯂꯥꯞꯄꯗ ꯇꯨꯔꯦꯟ ꯃꯅꯥꯛꯇ ꯍꯤꯡꯒꯣꯜꯒꯨꯝꯕ ꯆꯤꯡ ꯃꯅꯥꯛꯇ ꯍꯤꯡꯒꯣꯜꯒꯨꯝꯕ ꯂꯩꯕꯀꯥꯟꯗ ꯂꯩꯕꯈꯣꯏꯗ ꯑꯩꯅ ꯍꯦꯟꯅ ꯎꯄꯥꯝꯕꯤꯒꯨꯝꯕ ꯊꯥꯅꯤꯡꯏ ꯑꯗꯨ ꯎꯕ ꯃꯇꯝꯗ ꯑꯗꯨ ꯎꯄꯥꯝꯕꯤ ꯊꯥꯕꯗ ꯑꯩꯈꯣꯏꯉꯣꯟꯗ ꯀꯔꯤꯁꯨ ꯃꯥꯡꯅꯤꯡꯉꯥꯏ ꯂꯩꯇꯦ ꯑꯩꯈꯣꯏꯅ ꯊꯥꯕꯗ ꯐꯪꯖꯕ ꯃꯍꯩꯁꯨ ꯑꯩꯈꯣꯏꯒꯤ ꯑꯣꯏꯖꯒꯗꯧꯕꯅꯦ ꯍꯌꯦꯡꯋꯥꯏ ꯆꯥꯎꯕ ꯃꯇꯝꯗ ꯍꯌꯦꯡꯋꯥꯏ ꯆꯥꯎꯔꯒ ꯄꯥꯜꯂꯛꯄ ꯃꯇꯝꯗ ꯑꯩꯈꯣꯏꯅ ꯎꯕ ꯐꯪꯕ ꯑꯗꯨꯒ ꯑꯩꯈꯣꯏꯅ ꯆꯥꯕ ꯅꯨꯡꯁꯤꯠꯀꯨꯝꯕꯁꯨ ꯆꯥꯕ ꯅꯨꯡꯁꯤꯠꯀꯨꯝꯕꯁꯨ ꯑꯗꯨꯗꯒꯤ ꯂꯥꯛꯀꯗꯧꯕꯅꯤ ꯑꯩꯈꯣꯏꯒꯤ ꯄꯨꯟꯁꯤꯁꯨ ꯀꯨꯏꯍꯟꯒꯅꯤ ꯁꯥꯡꯍꯟꯒꯅꯤ ꯑꯗꯨꯒ ꯑꯩꯈꯣꯏꯉꯣꯟꯗꯁꯨ ꯑꯐꯕ ꯑꯐꯕ ꯍꯛꯆꯥꯡ ꯑꯐꯕ ꯍꯦꯜ ꯐꯪꯕꯁꯨ ꯑꯣꯏꯒꯅꯤ ꯑꯗꯨ ꯎꯄꯥꯝꯕꯨ ꯊꯥꯕꯗ ꯑꯩꯈꯣꯏꯒꯤ ꯌꯨꯝ ꯃꯅꯥꯛꯀꯨꯝꯕꯗ ꯊꯥꯕ ꯃꯇꯝꯗ ꯑꯩꯈꯣꯏꯒꯤ ꯍꯧꯒꯠꯂꯒ ꯑꯩꯈꯣꯏ ꯑꯌꯨꯛꯇ ꯍꯧꯒꯠꯄ ꯃꯇꯝꯗ ꯎꯄꯥꯝꯕꯤꯁꯨ ꯎꯕ ꯃꯇꯝꯗ ꯑꯩꯈꯣꯏꯉꯣꯟꯗꯁꯨ ꯌꯥꯝ ꯍꯔꯥꯎꯕ ꯐꯪꯉꯦ ꯑꯩꯈꯣꯏꯉꯣꯟꯗꯁꯨ ꯍꯔꯥꯎꯕ ꯎꯌꯦ ꯃꯔꯝꯗꯤ ꯑꯩꯈꯣꯏꯅ ꯎꯕ ꯃꯇꯝꯗ ꯑꯩꯈꯣꯏꯅ ꯑꯗꯨꯒ ꯎꯄꯥꯝꯕꯤꯁꯨ ꯎꯕ ꯃꯇꯝꯗ ꯑꯩꯈꯣꯏꯅ ꯑꯐꯕ ꯅꯨꯡꯁꯤꯠ ꯆꯥꯕꯒꯤ ꯃꯍꯩꯗꯣ ꯐꯪꯉꯦ ꯑꯩꯈꯣꯏꯅ ꯊꯥꯕ ꯎꯄꯥꯝꯕꯤ ꯑꯣꯏꯔꯨꯕꯅꯤꯅ ꯅꯠꯇ꯭ꯔꯒꯁꯨ ꯍꯥꯟꯅꯒꯤ ꯂꯩꯈ꯭ꯔꯕ ꯎꯄꯥꯝꯕꯤꯒꯤ ꯃꯍꯩꯁꯨ ꯆꯥꯏ ꯐꯪꯉꯦ ꯀꯔꯤꯁꯨ ꯀꯥꯏꯗꯦ ꯑꯗꯨ ꯑꯣꯏꯔꯁꯨ ꯑꯩꯈꯣꯏꯅ ꯊꯥꯔꯒ ꯐꯪꯕ ꯄꯣꯠꯁꯦ ꯎꯄꯥꯝꯕꯤꯒꯨꯝꯕꯅꯤꯅ ꯑꯩꯈꯣꯏꯉꯣꯟꯗꯗꯤ ꯌꯥꯝ ꯍꯔꯥꯎꯕ ꯐꯪꯉꯦ ꯑꯗꯨꯒ ꯑꯄꯥꯝꯕꯤꯒꯨꯝꯕ ꯊꯥꯕꯁꯤꯗꯤ ꯑꯩꯈꯣꯏꯉꯣꯟꯗ ꯃꯥꯡꯅꯤꯡꯉꯥꯏ ꯂꯩꯇꯦ ꯑꯩꯈꯣꯏꯉꯣꯟꯗ ꯀꯥꯟꯅꯅꯤꯡꯉꯥꯏ ꯉꯥꯛꯇꯅꯦ ꯍꯌꯦꯡꯋꯥꯏ ꯑꯩꯈꯣꯏꯒꯤ ꯏꯆꯥ ꯅꯠꯇ꯭ꯔꯒ ꯑꯩꯈꯣꯏꯒꯤ ꯏꯇꯨ ꯏꯆꯥꯁꯤꯡꯒꯤ ꯃꯇꯝꯗꯁꯨ ꯑꯩꯈꯣꯏꯒꯤ ꯍꯤꯡꯒꯣꯜꯗ ꯊꯥꯕ ꯄꯣꯠꯇꯨꯅ ꯃꯣꯏꯌꯣꯟꯗꯁꯗꯨ ꯍꯦꯟꯅ ꯍꯦꯟꯅ ꯋꯥꯈꯜ ꯄꯤꯍꯟꯒꯅꯤ ꯎ ꯄꯥꯝꯕꯤ ꯊꯥꯕꯗ ꯑꯩꯈꯣꯏꯅ ꯌꯥꯝ ꯀꯥꯟꯅꯕ ꯐꯪꯉꯦ ꯎꯄꯥꯝꯕꯤ ꯊꯥꯕꯗ ꯃꯥꯡꯅꯤꯡꯉꯥꯏ ꯀꯔꯤꯁꯨ ꯂꯩꯇꯦ ꯏꯟꯚꯥꯏꯔꯣꯟ ꯃꯦꯟ ꯐꯖꯍꯜꯂꯦ ꯑꯗꯨ ꯑꯩꯈꯣꯏꯉꯣꯟꯗ ꯍꯦꯟꯅ ꯀꯥꯟꯅꯕ ꯄꯤꯌꯦ ꯎꯄꯥꯝꯕꯤ ꯊꯥꯕꯗ ꯑꯗꯨꯗ ꯑꯩꯈꯣꯏꯒꯤ ꯑꯩꯈꯣꯏꯒꯤ ꯌꯨꯝꯒꯤ ꯃꯅꯥꯛꯇ ꯊꯥꯕꯗ ꯍꯦꯟꯅ ꯌꯨꯝꯁꯨ ꯁꯤꯟꯅꯔꯤꯌꯣꯁꯨ ꯐꯖꯍꯜꯂꯦ ꯁꯤꯟꯅꯔꯤꯁꯨ ꯐꯖꯍꯜꯂꯦ ꯑꯩꯈꯣꯏꯒꯤ ꯔꯨꯞ ꯑꯩꯈꯣꯏꯒꯤ ꯏꯟꯚꯥꯏꯔꯣꯟꯃꯦꯟꯒꯤ ꯏꯌꯔꯒꯨꯝꯕꯁꯤ ꯌꯥꯝ ꯐꯖꯍꯜꯂꯦ ꯌꯥꯝ ꯅꯨꯡꯁꯤꯠꯁꯨ ꯐꯖꯍꯜꯂꯦ ꯑꯗꯨ ꯎ ꯎ ꯊꯥꯕꯁꯦ ꯌꯥꯝ ꯐꯩ ꯑꯩꯈꯣꯏꯉꯣꯟꯗ ꯄ꯭ꯂꯥꯟ ꯑꯩꯈꯣꯏꯅ ꯎ ꯊꯥꯕꯀꯥꯟꯗ ꯆꯥꯎꯔꯛꯄ ꯃꯇꯝꯗ ꯒ꯭ꯂꯨꯝ ꯇꯧꯕ ꯃꯇꯝꯗ ꯑꯩꯈꯣꯏꯉꯣꯟꯗ ꯌꯥꯝ ꯍꯔꯥꯎꯕ ꯐꯥꯎꯍꯜꯂꯦ ꯍꯔꯥꯎꯕ ꯄꯤꯖꯩ ꯑꯩꯈꯣꯏꯒꯤ ꯑꯌꯨꯛ ꯍꯧꯒꯠꯄꯗ ꯃꯨꯠ ꯅꯨꯡꯉꯥꯏꯇ꯭ꯔꯁꯨ ꯎꯄꯥꯝꯕꯤ ꯌꯦꯡꯂꯒ ꯎ ꯄꯥꯝꯕꯤꯅ ꯅꯨꯡꯁꯤꯠ ꯁꯤꯠꯂꯒ ꯑꯩꯈꯣꯏꯒꯤ ꯑꯩꯈꯣꯏꯒꯤ ꯑꯩꯈꯣꯏꯅ ꯕ꯭ꯔꯤꯠ ꯇꯧꯕꯒꯤ ꯃꯐꯝꯗ ꯎꯕ ꯐꯪꯕꯒꯤ ꯑꯩꯈꯣꯏꯗꯤ ꯑꯩꯈꯣꯏꯉꯣꯟꯗ ꯌꯥꯝ ꯍꯔꯥꯎꯕ ꯄꯤꯌꯦ